ꯆꯒꯦꯝꯄꯣꯝꯕ ꯑꯁꯤ ꯑꯩꯈꯣꯏ ꯃꯩꯇꯩꯒꯤ ꯌꯥꯝꯅ ꯍꯥꯎꯕ ꯑꯦꯟꯁꯥꯡ ꯃꯊꯦꯜ ꯑꯃꯅꯤ ꯆꯒꯦꯝꯄꯣꯝꯕꯁꯦ ꯑꯩꯅ ꯇꯣꯉꯥꯟꯅ ꯂꯧꯔꯤꯕꯒꯤ ꯃꯔꯝꯗꯤ ꯑꯩꯅ ꯊꯣꯡꯉꯤꯕ ꯈꯨꯠꯊꯣꯡꯁꯤꯒ ꯃꯌꯥꯝꯅ ꯊꯣꯡꯉꯤꯕꯁꯤꯒ ꯃꯥꯅꯗꯕ ꯈꯔ ꯂꯩ ꯑꯍꯥꯟꯕꯗ ꯑꯩꯅ ꯃꯆꯜꯁꯤꯡ ꯑꯁꯤ ꯐꯖꯅ ꯀꯨꯞꯅ ꯁꯣꯏꯔꯒ ꯊꯨꯝ ꯃꯣꯔꯣꯛ ꯍꯥꯞꯇꯨꯅ ꯅꯣꯏꯈꯥꯏꯔꯒ ꯎꯌꯥꯟꯗ ꯍꯥꯞꯂꯒ ꯁꯧꯍꯜꯂꯤ ꯁꯧꯍꯟꯕꯁꯤ ꯃꯤꯅꯤꯠ ꯑꯃ ꯑꯅꯤ ꯁꯧꯍꯜꯂꯒ ꯍꯦꯛꯇ ꯌꯥꯗꯦ ꯃꯤꯅꯤꯠ ꯇꯔꯥꯃꯉꯥ ꯀꯨꯟ ꯆꯪꯅ ꯄꯨꯂꯞ ꯃꯐꯣꯜ ꯇꯥꯅ ꯁꯧꯍꯜꯂꯒ ꯑꯩꯈꯣꯏꯅ ꯊꯝꯃꯤ ꯁꯧꯍꯜꯂꯕ ꯃꯇꯨꯡꯗ ꯆꯦꯡ ꯑꯃꯨꯛ ꯍꯥꯞꯆꯤꯜꯂꯒ ꯆꯦꯡꯁꯤ ꯑꯃꯨꯛ ꯀꯥꯝꯊꯣꯛꯑꯦ ꯀꯥꯝꯊꯣꯛꯑꯒ ꯑꯩꯈꯣꯏꯅ ꯂꯣꯏꯔꯛꯄ ꯃꯇꯝꯗ ꯄꯨꯂꯞ ꯃꯆꯣꯏ ꯇꯥꯔꯦ ꯍꯥꯏꯔ ꯀꯥꯟꯁꯤꯗ ꯑꯩꯈꯣꯏꯅ ꯊꯨꯝ ꯃꯣꯔꯣꯛ ꯃꯥꯒꯤ ꯃꯆꯜꯁꯤꯡ ꯍꯥꯞꯆꯤꯜꯂꯒ ꯑꯃꯨꯛ ꯁꯧꯍꯜꯂꯒ ꯊꯝꯃꯤ ꯑꯗꯨꯒ ꯊꯨꯝ ꯇꯦꯁ ꯇꯧꯔꯕ ꯃꯇꯨꯡꯗ ꯃꯍꯥꯎ ꯇꯪꯉꯕ ꯃꯇꯨꯡꯗ ꯊꯨꯝ ꯆꯞ ꯆꯥꯔꯝꯃꯕꯗꯤ ꯑꯩꯈꯣꯏꯅ ꯐꯗꯤꯒꯣꯝ ꯍꯥꯞꯆꯤꯜꯂꯒ ꯑꯃꯨꯛ ꯉꯥꯏꯍꯥꯛꯇꯪ ꯁꯧꯍꯜꯂꯒ ꯑꯗꯨꯝ ꯆꯥꯕ ꯌꯥꯔꯒꯅꯤ